ꯃꯥꯅꯤ ꯃꯥꯅꯤ ꯁꯤ ꯀꯅꯥ

ꯑꯥ ꯑꯣ ꯆꯤꯡꯕꯁꯦ ꯑꯗꯨꯝ ꯌꯥꯗꯤ ꯌꯥꯔꯦ ꯑꯗꯣ ꯌꯦꯟ ꯀꯌꯥꯝ ꯂꯧꯕꯤꯒꯗꯕꯅꯣ

ꯑꯗꯨꯝꯕꯗꯤ ꯀꯩꯝ ꯍꯣꯏ ꯍꯥꯏꯕꯗꯤ ꯅꯥꯕ ꯈꯣꯠꯄ ꯀꯩꯝ ꯂꯩꯇꯦ ꯃꯁꯥ ꯑꯗꯨꯝ ꯑꯩꯈꯣꯏ ꯃꯥꯒꯤ ꯃꯆꯤꯟꯖꯥꯛ ꯄꯤꯖꯔ ꯐꯖꯅ ꯊꯝꯕꯅꯤꯅ ꯃꯈꯣꯏꯅ ꯐꯖꯅ ꯌꯦꯡꯖꯤꯜꯂꯒ ꯍꯥꯏꯗꯤ ꯃꯇꯝ ꯆꯥ ꯆꯥꯅ ꯃꯆꯤꯟꯖꯥꯛ ꯊꯥꯛꯄ ꯏꯁꯤꯡ ꯁꯣꯛꯄ ꯑꯗꯨꯅ ꯑꯗꯨꯝ ꯀꯩꯁꯨ ꯍꯥꯏꯕꯗꯤ ꯃꯁꯥꯁꯨ ꯀꯩꯝ ꯅꯥꯕ ꯈꯣꯠꯄ ꯂꯩꯇꯃꯤꯅ ꯑꯗꯨꯝ ꯀꯩꯁꯨ ꯀꯥꯏꯗꯦ ꯗꯦꯂꯤꯕꯔꯤꯁꯨ ꯌꯥꯏ ꯄꯤꯛꯀꯞꯁꯨ ꯌꯥꯏ ꯄꯩꯁꯥꯗꯤ ꯈꯤꯇꯪꯗꯤ ꯈꯦꯠꯅꯕ ꯂꯩ ꯗꯦꯂꯤꯕꯔꯤ ꯇꯧꯔꯒꯅ ꯈꯔ ꯆꯥꯎꯈꯠꯂꯤꯀꯣ ꯑꯗꯣ ꯄꯤꯛꯑꯞ ꯍꯥꯏꯗꯤ ꯂꯧꯕꯤꯒꯗꯕ ꯑꯣꯖꯥ ꯍꯣꯏꯅ ꯂꯥꯛꯑꯒꯗꯤꯀꯣ ꯑꯗꯣ ꯍꯥꯏꯗꯤ ꯄꯤꯛꯑꯞ ꯇꯧꯕꯗ ꯑꯃꯨꯛ ꯈꯤꯇꯪ ꯄꯩꯁꯥꯗꯣ ꯇꯥꯏꯑꯕ ꯑꯗꯣ ꯗꯦꯂꯤꯕꯔꯤ ꯆꯠꯂꯒꯗꯤ ꯄꯩꯁꯥꯗꯣ ꯈꯔ ꯑꯗꯨꯝ ꯍꯥꯏꯗꯤ ꯂꯨꯄꯥ ꯀꯦ ꯖꯤꯗ ꯀꯨꯟ ꯀꯨꯟꯊ꯭ꯔꯥ ꯑꯗꯨꯝ ꯍꯦꯟꯒꯠꯄ ꯍꯥꯏꯇꯥꯔꯦ ꯈꯔ ꯈꯦꯠꯅꯔꯛꯄꯗꯣ

ꯀꯔꯝꯀꯥꯟꯗ ꯂꯧꯕꯤꯒꯗꯕꯅꯣ ꯍꯧꯖꯤꯛ ꯈꯨꯗꯛꯀꯤ ꯑꯣꯏꯕ꯭ꯔꯥ

ꯑꯥ

ꯑꯣ ꯑꯗꯣ ꯑꯗꯨ ꯀꯩꯅꯣ ꯗꯦꯂꯤꯕꯔꯤ ꯇꯧꯖꯔꯛꯑꯣ ꯍꯥꯏꯔ ꯀꯩꯅꯣ ꯑꯣꯖꯥꯅ ꯍꯥꯏꯕꯤꯔꯤꯁꯦ ꯑꯣ ꯌꯥꯏꯗ ꯑꯩꯈꯣꯏ ꯁꯨꯝ ꯍꯥꯏꯗꯤ ꯌꯦꯟꯗꯣ ꯀꯩꯅꯣ ꯌꯥꯝ ꯄꯤꯛꯑꯒꯗꯤ ꯈꯔ ꯆꯥꯎꯕꯅꯤꯅ ꯍꯥꯏꯗꯤ ꯌꯥꯝꯅ ꯍꯞꯆꯤꯟꯗꯦꯕ ꯈꯔ ꯈꯔ ꯑꯗꯨꯝ ꯍꯥꯏꯗꯤ ꯀꯦꯖ ꯑꯝꯗ ꯑꯩꯈꯣꯏꯗꯣ ꯌꯦꯟꯗꯣ ꯆꯥꯎꯕꯅꯤꯅ ꯑꯗꯨꯝ ꯍꯥꯏꯗꯤ ꯌꯦꯟ ꯇꯔꯥꯃꯉꯥ ꯀꯨꯟ ꯑꯗꯥꯏꯃꯨꯛꯇꯒꯤ ꯍꯦꯟꯅ ꯍꯥꯞꯇꯦꯕ ꯆꯥꯎꯕꯅꯤꯅ ꯑꯗꯨꯝ ꯑꯥ ꯑꯗꯨꯝ ꯌꯥꯅꯤ ꯑꯗꯣ

ꯑꯗꯣ ꯀꯩꯁꯨ ꯑꯗꯨꯝꯕꯗꯤ ꯑꯩꯈꯣꯏꯒꯤ ꯀꯩꯁꯨ ꯂꯩꯔꯣꯏ ꯍꯥꯏꯕꯗꯤ ꯑꯩꯈꯣꯏ ꯑꯗꯨꯝ ꯈꯔ ꯀꯣꯝꯅ ꯑꯗꯨꯝ ꯀꯦꯖꯇ ꯍꯥꯄꯛꯄꯅꯤꯅꯀꯣ ꯑꯗꯨꯝ ꯍꯥꯏꯗꯤ ꯈꯔꯕꯨꯗꯤ ꯀꯦꯖꯇꯣ ꯈꯔꯕꯨꯗꯤ ꯌꯥꯎꯖꯩꯁꯦ ꯈꯔ ꯀꯩꯅꯣ ꯇꯧꯗ꯭ꯔꯗꯤ ꯑꯗꯨꯝ ꯑꯩꯈꯣꯏꯅ ꯑꯗꯨꯝ ꯔꯤꯛꯁ ꯂꯧꯒꯅꯤ ꯑꯩꯈꯣꯏꯅ ꯑꯗꯨꯝ ꯔꯤꯛꯁ ꯂꯧꯒꯅꯤ ꯑꯗꯣ ꯑꯥ ꯑꯩꯈꯣꯏꯅ ꯊꯤꯟꯖꯔꯛꯄꯅꯤꯅ ꯑꯩꯈꯣꯏꯅ ꯔꯤꯛꯁ ꯂꯧꯒꯅꯤ ꯑꯗꯣ ꯑꯩꯈꯣꯏꯅ ꯑꯗꯨꯝ ꯔꯤꯛꯁ ꯑꯣꯏꯒꯅꯤ ꯍꯥꯏꯗꯤ ꯅꯣꯏꯅ ꯀꯩꯅꯣ ꯇꯧꯔꯒꯗꯤ ꯄꯤꯛꯑꯞ ꯇꯧꯕ ꯂꯥꯛꯑꯒꯗꯤ ꯅꯣꯏꯅ ꯑꯣꯏꯒꯅꯤ ꯑꯗꯣ ꯑꯩꯈꯣꯏꯅ ꯇꯧꯔꯗꯤ ꯗꯦꯂꯤꯕꯔꯤ ꯇꯧ ꯂꯥꯛꯄꯗ ꯑꯣꯏꯔꯒꯗꯤ ꯑꯩꯈꯣꯏꯅ ꯑꯗꯨꯝ ꯍꯥꯏꯗꯤ ꯑꯗꯨꯝ ꯔꯤꯛꯁ ꯂꯧꯖꯒꯅꯤ ꯑꯗꯨꯝ ꯌꯦꯟ ꯑꯩꯈꯣꯏꯁꯦ ꯌꯦꯟ ꯑꯗꯨꯝ ꯄꯤꯛꯑꯕꯗ ꯌꯦꯟ ꯀꯦ ꯖꯤ ꯑꯅꯤꯃꯈꯥꯏ ꯍꯦꯜꯂꯦ ꯑꯗꯨꯝ ꯑꯅꯤꯃꯈꯥꯏꯅ ꯈꯔ ꯍꯦꯟꯕꯗꯨꯅ ꯑꯄꯤꯛꯄ ꯑꯣꯏꯔꯦ ꯑꯥ ꯆꯥꯎꯕꯩꯗꯤ ꯑꯗꯨꯝ ꯑꯅꯤꯃꯈꯥꯏ ꯑꯗꯥꯏꯗꯒꯤ ꯍꯧꯔꯒ ꯑꯍꯨꯝꯃꯈꯥꯏ ꯇꯥꯔꯛꯄ ꯑꯗꯥꯏ ꯑꯗꯨꯝ ꯑꯣꯏꯔꯦ ꯌꯦꯟꯁꯦ ꯈꯔ ꯑꯗꯨꯝ ꯆꯥꯎꯔꯦ ꯑꯗꯣ ꯌꯦꯟꯁꯦ ꯀꯩꯅꯣ ꯑꯣꯖꯥ ꯍꯣꯏꯅ ꯌꯦꯟ ꯆꯥꯝꯃ ꯂꯧꯕꯤ ꯑꯗꯣ ꯑꯗꯨꯝ ꯀꯩꯅꯣ ꯇꯧꯔꯗꯤ ꯑꯗꯨꯝ ꯍꯌꯦꯡꯒꯨꯝꯕ ꯊꯤꯖꯔꯛꯄ ꯑꯗꯨꯝ ꯌꯥꯒꯗ꯭ꯔꯥ ꯑꯗꯨꯝ ꯍꯌꯦꯡ ꯑꯌꯨꯛꯀꯨꯝꯕ ꯑꯗꯨꯝ

ꯍꯣꯏ ꯑꯣ ꯑꯣ ꯄꯨꯂꯞ ꯑꯣꯏꯅ ꯍꯣꯏ ꯍꯣꯏ ꯍꯣꯏ ꯄꯨꯂꯞ ꯑꯣꯜꯂꯒ ꯑꯗꯨꯝ ꯊꯥꯖꯔꯛꯑꯒꯦ ꯑꯗꯨꯗꯤ ꯍꯥꯏꯕꯗꯤ ꯁꯨꯝ ꯄꯨꯂꯞ ꯑꯣꯟꯕꯒꯤ ꯄꯤꯁ ꯑꯃꯃꯝꯒꯤ ꯁꯨꯝ ꯆꯨꯝꯅꯁꯨꯝ ꯀꯌꯥ ꯁꯨꯏ ꯀꯌꯥ ꯌꯦꯟꯅ ꯑꯁꯨꯛꯅꯤꯗꯣ ꯑꯗꯨꯃꯥꯏꯅ ꯇꯧꯔꯒ ꯊꯥꯖꯔꯛꯑꯒꯦ ꯑꯗꯣ ꯑꯗꯣ ꯃꯐꯝꯗꯤ ꯀꯔꯤ ꯂꯝ ꯑꯣꯏꯗꯣꯏꯅꯣ

ꯍꯣꯏ ꯍꯣꯏ ꯑꯗꯨꯗꯤ ꯑꯩꯈꯣꯏꯁꯨ ꯑꯣ ꯌꯥꯅꯤ ꯌꯥꯅꯤ ꯌꯦꯟꯗꯣ ꯌꯦꯟ ꯀꯦ ꯖꯤꯗ ꯗꯦꯂꯤꯕꯔꯤ ꯇꯧꯔꯒꯗꯤ ꯀꯦ ꯖꯤꯗ ꯑꯗꯨꯝ ꯈꯔꯗꯤ ꯑꯗꯨꯝ ꯍꯦꯟꯒꯠꯂꯛꯀꯅꯤ ꯍꯥꯏꯗꯤ ꯑꯩꯈꯣꯏ ꯂꯥꯛꯄꯒꯤ ꯗꯦꯂꯤꯕꯔꯤ ꯆꯥꯔꯖ ꯑꯣꯏꯅ ꯑꯗꯨꯃꯥꯏꯅ ꯈꯔ ꯑꯗꯨꯝ ꯍꯦꯟꯒꯠꯂꯛꯀꯅꯤ ꯍꯣꯏ ꯑꯗꯨꯗꯤ ꯀꯩꯅꯣ ꯍꯣꯏ ꯍꯣꯏ ꯍꯣꯏ